ꯍꯥꯟꯅ ꯃꯃꯥꯡꯉꯩꯗ ꯑꯩꯈꯣꯏꯅ ꯂꯩꯔꯤꯀꯥꯟꯗ ꯃꯣꯕꯥꯏꯜ ꯊꯣꯛꯂꯛꯇ꯭ꯔꯤ ꯀꯥꯟꯗ ꯑꯋꯥꯕ ꯆꯩꯊꯦꯡ ꯃꯌꯥꯝ ꯑꯃ ꯐꯪꯕ ꯍꯧꯖꯤꯛꯀꯥꯟꯁꯤꯅ ꯃꯣꯕꯥꯏꯜ ꯊꯣꯛꯂꯛꯄꯗꯒꯤ ꯑꯗꯨꯛꯀꯤ ꯃꯇꯤꯛ ꯅꯨꯡꯉꯥꯏꯈꯔꯦ ꯃꯣꯕꯥꯏꯜ ꯊꯣꯛꯇ꯭ꯔꯤꯀꯥꯟꯗꯗꯤ ꯑꯩꯈꯣꯏꯅ ꯄꯥꯎ ꯐꯥꯎꯅꯕ ꯑꯣꯏꯔꯣ ꯀꯩꯗꯧꯕ ꯑꯣꯏꯔꯣ ꯃꯇꯝꯁꯨ ꯂꯧꯋꯤ ꯑꯗꯒꯤ ꯑꯋꯥꯕꯁꯨ ꯃꯌꯥꯝ ꯊꯦꯡꯅꯈꯔꯦ ꯑꯗꯨ ꯍꯧꯖꯤꯛꯀꯥꯟꯁꯤꯗꯤ ꯃꯣꯕꯥꯏꯜ ꯊꯣꯛꯂꯛꯑꯕꯅꯤꯅ ꯑꯩꯅ ꯄꯥꯎ ꯐꯥꯎꯅꯤꯡꯉꯁꯨ ꯃꯤꯗꯨꯗ ꯑꯩꯅ ꯈꯨꯗꯛꯇ ꯃꯣꯕꯥꯏꯜꯒꯤ ꯃꯇꯦꯡꯅ ꯑꯗꯨꯝ ꯇꯧꯕ ꯌꯥꯔꯦ ꯑꯗꯒꯤ ꯉꯁꯥꯏꯒꯤ ꯑꯩ ꯑꯩꯈꯣꯏꯅ ꯃꯣꯕꯥꯏꯜ ꯊꯣꯛꯇ꯭ꯔꯤꯉꯩ ꯃꯃꯥꯡꯗ ꯂꯦꯟꯂꯥꯏꯟ ꯂꯦꯟꯂꯥꯏꯟꯁꯤꯒꯤ ꯃꯇꯦꯡꯁꯤꯗꯤ ꯅꯨꯡꯉꯥꯏ ꯍꯥꯏꯕꯕꯨ ꯂꯦꯟꯂꯥꯏꯟꯁꯤꯗꯤ ꯃꯤ ꯀꯧꯅꯕ ꯑꯃꯁꯨ ꯆꯪꯉꯤꯗꯣ ꯏꯁꯥꯒꯤꯗ ꯄꯨꯁꯟꯕ ꯑꯣꯏꯔꯗꯤ ꯐꯕ ꯄꯨꯁꯤꯟꯗ꯭ꯔꯤꯀꯥꯟꯗꯗꯤ ꯃꯤ ꯀꯧꯅꯕ ꯑꯝꯁꯨ ꯆꯪꯉꯦ ꯑꯗꯨꯒ ꯃꯤꯗꯣ ꯂꯩꯔꯝꯗ꯭ꯔꯦꯅ ꯈꯜꯂꯣ ꯑꯗꯨꯒꯤ ꯉꯥꯏꯊꯣꯛ ꯉꯥꯏꯁꯤꯟ ꯍꯥꯏꯕꯁꯨ ꯌꯥꯗꯦꯗꯣ ꯑꯗꯨꯨꯕꯨ ꯍꯧꯖꯤꯛꯀꯥꯟꯁꯤꯗꯤ ꯅꯨꯡꯉꯥꯏꯔꯤꯁꯤꯗꯤ ꯃꯣꯕꯥꯏꯜꯒꯤ ꯈꯨꯊꯥꯡꯗꯒꯤ ꯑꯩꯈꯣꯏꯅꯅꯦ ꯏꯁꯥ ꯏꯁꯥꯗ ꯂꯣꯏꯅ ꯄꯥꯏꯔꯕꯅꯤꯅ ꯑꯩꯅ ꯈꯨꯗꯛꯇ ꯇꯧꯅꯤꯡꯕ ꯄꯣꯠꯇꯣ ꯇꯧꯕ ꯐꯪꯉꯦ ꯃꯣꯕꯥꯏꯜꯗꯒꯤ ꯑꯗꯒꯤ ꯁꯛ ꯃꯥꯏ ꯎꯅꯔꯒ ꯈꯣꯠꯂꯒ ꯋꯥꯔꯤ ꯁꯥꯟꯅꯕꯁꯨ ꯂꯣꯏꯅ ꯌꯥꯔꯦ ꯑꯗꯒꯤ ꯀꯣꯔꯣꯅꯥ ꯃꯅꯨꯡꯁꯤꯗ ꯑꯅꯥ ꯑꯌꯦꯛ ꯑꯗꯨꯛ ꯐꯖꯅ ꯊꯣꯛꯈ꯭ꯔꯤꯕ ꯃꯌꯥꯝꯁꯦ ꯁꯣꯁꯦꯜ ꯗꯤꯁꯇꯦꯟꯁ ꯊꯝꯃꯒ ꯃꯤ ꯑꯃꯒ ꯃꯤ ꯑꯃꯒ ꯉꯁꯥꯏꯒꯤ ꯑꯣꯟꯁꯟꯅꯔꯒ ꯐꯝꯃꯤꯟꯅꯕ ꯌꯥꯗꯕ ꯅꯛꯅꯕ ꯌꯥꯗꯕ ꯑꯗꯨꯒꯤ ꯃꯇꯥꯡꯗꯁꯨ ꯃꯣꯕꯥꯏꯜꯒꯤ ꯃꯇꯦꯡꯅ ꯑꯉꯥꯡꯁꯤꯡꯁꯦ ꯑꯣꯟꯂꯥꯏꯟꯗ ꯃꯣꯕꯥꯏꯜꯒꯤ ꯃꯇꯦꯡ ꯇꯧꯔꯒ ꯂꯥꯏꯔꯤꯛ ꯃꯌꯥꯝ ꯇꯧꯕ ꯐꯪꯈꯤꯕ ꯈꯣꯠꯈꯤꯕ ꯃꯣꯕꯥꯏꯜꯒꯤ ꯃꯇꯦꯡꯁꯤꯗꯩ ꯀꯥꯟꯅꯔꯤꯕ ꯃꯌꯥꯝꯁꯦ ꯑꯗꯨꯛꯀꯤ ꯃꯇꯤꯛ ꯀꯥꯟꯅꯈꯔꯦ ꯑꯗꯨꯒ ꯍꯧꯖꯤꯛꯁꯤꯁꯨ ꯑꯩꯈꯣꯏꯅ ꯈꯣꯟ ꯇꯥꯕ ꯈꯛꯇ ꯅꯠꯇꯅ ꯃꯣꯕꯥꯏꯜꯒꯤ ꯃꯇꯦꯡꯁꯤꯗꯒꯤ ꯁꯛ ꯎꯅꯅꯤꯡꯕ ꯑꯩꯈꯣꯏꯒꯤ ꯑꯔꯥꯞꯄꯗ ꯂꯩꯈꯤꯕ ꯃꯤ ꯗꯤꯜꯂꯤꯗ ꯂꯩꯕ ꯃꯤ ꯐꯥꯎꯉꯩꯗ ꯑꯩꯈꯣꯏꯅ ꯎꯅꯔꯒ ꯍꯧꯖꯤꯛ ꯍꯧꯖꯤꯛ ꯈꯨꯗꯛꯇ ꯄꯥꯎ ꯐꯥꯎꯅꯔꯒ ꯁꯛ ꯎꯅꯅꯤꯡꯉꯦ ꯑꯗꯨꯝ ꯎꯅꯕ ꯐꯪꯉꯦ ꯃꯣꯕꯥꯏꯜꯒꯤ ꯃꯇꯦꯡꯁꯤꯅ ꯑꯩꯈꯣꯏꯗ ꯑꯗꯨꯛꯀꯤ ꯃꯇꯤꯛ ꯅꯨꯡꯉꯥꯏꯍꯜꯂꯦ ꯑꯗꯒꯤ ꯑꯗꯨꯛꯀꯤ ꯃꯇꯤꯛ ꯑꯩꯈꯣꯏꯗ ꯑꯔꯥꯏꯕꯁꯨ ꯑꯗꯒꯤ ꯑꯋꯥꯕ ꯄꯨꯝꯅꯃꯛꯁꯨ ꯀꯣꯛꯍꯜꯂꯦ ꯑꯩꯈꯣꯏꯅ ꯍꯧꯖꯤꯛ ꯄꯥꯎ ꯑꯃ ꯏ ꯄꯥꯎ ꯑꯃ ꯌꯦꯡꯒꯦ ꯈꯣꯠꯀꯦ ꯍꯥꯏꯔꯒꯁꯨ ꯃꯣꯕꯥꯏꯜꯒꯤ ꯃꯇꯦꯡꯁꯤꯗꯒꯤ ꯂꯣꯏꯅ ꯎꯕ ꯐꯪꯉꯦ ꯑꯩꯈꯣꯏꯅ ꯑꯗꯨꯒ ꯃꯣꯕꯥꯏꯜ ꯍꯧꯖꯤꯛ ꯍꯧꯖꯤꯛ ꯑꯩꯈꯣꯏꯅ ꯊꯣꯛꯏꯕ ꯂꯥꯟꯁꯦ ꯁꯤꯒꯤ ꯃꯇꯥꯡꯗꯁꯨ ꯑꯩꯈꯣꯏꯅ ꯃꯤꯠꯃꯛꯅ ꯎꯔꯨꯕ ꯐꯪꯗ꯭ꯔꯒꯁꯨ ꯁꯦꯁꯦꯜ ꯃꯦꯗꯤꯌꯥꯗ ꯊꯥꯒꯠꯂꯛꯏꯕ ꯃꯌꯥꯝꯁꯦ ꯃꯣꯕꯥꯏꯜꯒꯤ ꯃꯇꯦꯡꯅꯅꯤ ꯑꯩꯈꯣꯏꯅ ꯂꯣꯏꯅ ꯎꯕ ꯐꯪꯉꯤꯁꯦ ꯑꯗꯨꯅ ꯃꯣꯕꯥꯏꯜꯒꯤ ꯃꯇꯦꯡꯁꯦ ꯃꯣꯕꯥꯏꯜꯃꯨꯛ ꯑꯩꯈꯣꯏꯗ ꯑꯦꯛꯁꯄ꯭ꯔꯦꯟꯁ ꯑꯗꯨꯛꯀꯤ ꯃꯇꯤꯛ ꯃꯣꯕꯥꯏꯜꯁꯤꯅ ꯑꯩꯈꯣꯏꯗ ꯄꯤꯔꯦ ꯑꯗꯩ ꯑꯣꯏꯁꯨ ꯑꯣꯏꯍꯜꯂꯦ ꯅꯨꯡꯁꯨ ꯑꯗꯨꯛꯀꯤ ꯃꯇꯤꯛ ꯅꯨꯡꯉꯥꯏꯍꯜꯂꯦ ꯃꯣꯕꯥꯏꯜꯒꯤ ꯃꯇꯦꯡꯁꯤꯅ ꯑꯩꯈꯣꯏꯅ ꯃꯤ ꯍꯟꯗꯛꯀꯤ ꯂꯥꯟꯁꯤꯗ ꯀꯌꯥ ꯀꯃꯥꯏꯅ ꯇꯧꯋꯤ ꯈꯣꯠꯂꯤ ꯍꯥꯏꯕꯁꯨ ꯑꯗꯨꯝ ꯂꯣꯏꯅ ꯎꯕ ꯐꯪꯉꯦ ꯑꯩꯈꯣꯏꯅ ꯑꯗꯨꯅ ꯃꯣꯕꯥꯏꯜꯒꯤ ꯃꯇꯦꯡꯁꯦ ꯑꯩꯈꯣꯏꯗ ꯑꯗꯨꯛꯀꯤ ꯃꯇꯤꯛ ꯀꯥꯟꯅꯕ ꯄꯤ